ꯑ ꯁꯤꯕꯣ ꯅꯤꯌꯦꯜ ꯈꯨꯟꯒꯤ ꯃꯐꯝ ꯑꯣꯏꯕꯁꯤꯗ ꯁꯤꯗ ꯀꯔꯤ ꯀꯔꯤ ꯆꯐꯨ ꯁꯥꯏ ꯍꯥꯏꯔꯤꯁꯤꯕꯨ ꯆꯨꯝꯕ꯭ꯔꯣ ꯑꯣ ꯑꯗꯣ ꯊꯨꯝ ꯃꯩꯇꯩ ꯊꯨꯝꯁꯨ ꯐꯪꯉꯦ ꯍꯥꯏꯅ ꯍꯥꯏꯅꯩꯌꯦ ꯐꯪꯕ꯭ꯔꯣ ꯑ ꯑ ꯀꯗꯥꯏ ꯃꯐꯝꯗꯒꯤ ꯂꯧꯕ ꯀꯔꯃꯥꯏ ꯇꯧꯕ ꯏꯁꯤꯡꯁꯤꯕꯣ

ꯑꯗꯣ ꯅꯣꯡꯃꯗ ꯀꯌꯥꯃꯨꯛꯀ ꯁꯨꯡꯕꯖꯥꯠꯅꯣ ꯀꯔꯃꯥꯏ ꯇꯧꯕꯖꯥꯠꯅꯣ

ꯆꯐꯨꯗꯤ ꯆꯐꯨ ꯁꯥꯕꯗꯤ ꯀꯌꯥꯝ ꯌꯥꯝ ꯁꯥꯕꯖꯥꯠꯅꯣ ꯀꯔꯃꯥꯏ ꯇꯧꯕꯖꯥꯠꯅꯣ ꯅꯣꯡꯃꯒꯤ

ꯑ ꯑ ꯆꯐꯨ ꯑꯍꯤꯡꯕꯗꯤ ꯐꯪꯉꯦ ꯑꯗꯣ ꯃꯩꯗꯤ ꯊꯥꯕꯤꯗꯕ꯭ꯔꯣ

ꯑꯗꯣ ꯑꯩꯈꯣꯏ ꯁꯤꯒꯤ ꯊꯣꯡꯈꯣꯡꯁꯨ ꯂꯩ ꯍꯥꯏꯅ ꯇꯥꯖꯩ ꯑꯗꯣ ꯊꯣꯡꯈꯣꯡꯁꯤ ꯊꯨꯝ ꯅꯣꯡꯃꯒꯤ ꯀꯌꯥꯝ ꯁꯣꯛꯄꯖꯥꯠꯅꯣ ꯀꯔꯃꯥꯏ ꯇꯧꯕꯖꯥꯠꯅꯣ

ꯑ ꯑꯗꯣ ꯅꯣꯡꯃꯒꯤ ꯑꯗꯨꯝ ꯁꯤꯗꯒꯤꯁꯤꯗ ꯃꯤ ꯇꯤꯛꯄ ꯃꯤ ꯂꯥꯛꯑꯒ ꯊꯨꯝꯁꯤ ꯂꯧꯕꯗꯤ ꯃꯤ ꯀꯌꯥꯝ ꯂꯥꯛꯄꯤꯕꯖꯥꯠꯅꯣ ꯀꯔꯃꯥꯏ ꯇꯧꯕꯖꯥꯠꯅꯣ ꯑꯣ ꯃꯥꯔꯀꯦꯠꯇꯗꯤ ꯀꯌꯥꯝ ꯊꯥꯕ ꯕꯖꯥꯔ ꯃꯅꯨꯡꯗꯗꯤ ꯑꯣ ꯑꯗꯨꯗꯤ ꯑꯩꯈꯣꯏꯁꯦ ꯁꯤꯗꯒꯤꯁꯤꯗ ꯑꯩꯈꯣꯏꯒꯤ ꯅꯣꯡꯄꯣꯛ ꯅꯤꯡꯊꯧ ꯅꯣꯡꯄꯣꯛ ꯄꯥꯟꯊꯣꯏꯕꯤꯁꯨ ꯂꯩ ꯍꯥꯏꯅ ꯇꯥꯖꯩ ꯑꯗꯣ ꯃꯁꯤꯅ ꯀꯔꯃꯥꯏꯅ ꯇꯧꯕ ꯃꯤ ꯌꯥꯝꯅ ꯂꯥꯛꯄꯤꯕ꯭ꯔꯣ ꯂꯥꯛꯄꯤꯗꯕ꯭ꯔꯣ ꯀꯔꯃꯥꯏ ꯇꯧꯒꯦ ꯁꯤꯕꯣ ꯑꯣ ꯑꯣ ꯀꯩꯁꯨꯝ ꯈꯪꯗꯗꯅ ꯍꯪꯉꯤꯕꯅꯤꯀꯣ ꯑꯗꯣ ꯃꯈꯣꯏꯒꯤꯁꯤ ꯑꯩꯈꯣꯏꯒꯤ ꯄꯣꯠ ꯆꯩꯁꯨ ꯌꯥꯝꯅ ꯐꯩ ꯍꯥꯏꯅ ꯇꯥꯏ ꯄꯣꯠ ꯆꯩ ꯊꯥꯕꯗ ꯀꯔꯃꯥꯏ ꯇꯧꯕꯖꯥꯠꯅꯣ ꯂꯩꯕꯥꯛ ꯂꯩꯍꯥꯎꯅ ꯀꯝꯗꯧꯕꯖꯥꯠꯅꯣ

ꯑꯣ ꯑꯗꯨꯗꯤ ꯑꯩꯒꯤ ꯑꯩꯈꯣꯏꯒꯤ ꯆꯐꯨꯁꯤ ꯁꯥꯕ ꯃꯇꯝꯗ ꯀꯔꯃꯥꯏꯅ ꯁꯥꯒꯦ ꯁꯤꯕꯨ ꯈꯪꯕꯤꯕ꯭ꯔꯣ ꯑꯦ ꯅꯠꯇꯦ ꯑꯩꯅ ꯈꯪꯗꯦ ꯍꯥꯏꯕ ꯈꯪꯗꯕꯒꯤ ꯑꯗꯨꯗ ꯍꯪꯕꯅꯤꯀꯣ ꯆꯐꯨꯁꯦ ꯀꯔꯃꯥꯏ ꯇꯧꯅ ꯁꯥꯕꯅꯣ ꯅꯣꯡꯃꯗ ꯀꯌꯥꯝ ꯆꯠꯄꯅꯣ ꯑꯣ ꯁꯤ ꯆꯐꯨ ꯑꯃꯗꯗꯤ ꯀꯌꯥ ꯆꯤꯡꯕꯖꯥꯠꯅꯣ ꯀꯔꯃꯥꯏ ꯇꯧꯕꯖꯥꯠꯅꯣ

ꯑꯣ ꯑꯆꯧꯕ ꯃꯆꯥ ꯅꯥꯏꯕ꯭ꯔꯥ ꯀꯔꯃꯥꯏꯅ ꯇꯧꯋꯤ ꯑꯣ ꯁꯣꯝꯒꯤꯁꯤꯅ ꯌꯥꯝꯅ ꯆꯥꯎꯋꯤ ꯑꯗꯨꯒ ꯑꯆꯧꯕꯁꯤꯅ ꯑꯃꯨꯛ ꯍꯦꯟꯕꯀꯣ ꯑꯣ ꯑꯗꯨꯗꯤ ꯃꯆꯥꯗꯤ ꯆꯥꯡ ꯑꯃꯨꯛ ꯍꯟꯊꯕ ꯑꯣ ꯑꯣ ꯑꯗꯨꯒ ꯁꯣꯝꯗꯒꯤ ꯊꯨꯝꯁꯤꯅ ꯃꯆꯥ ꯉꯥꯛꯇ ꯇꯧꯕ꯭ꯔꯥ ꯑꯆꯧꯕꯗꯤ ꯌꯥꯎꯗꯕ꯭ꯔꯣ ꯑ ꯑ ꯑꯣ ꯐꯔꯦ ꯐꯔꯦ ꯌꯥꯝ ꯅꯨꯡꯉꯥꯏꯖꯔꯦ ꯇꯥꯛꯄꯤꯕꯒꯤ ꯎꯝ ꯎꯝ